ꯌꯥꯅꯤꯡꯉꯤ ꯃꯔꯝꯗꯤ ꯑꯣꯖꯥꯅ ꯁꯥꯇ꯭ꯔꯗꯨꯒ ꯂꯣꯏꯅꯗꯧꯔꯤꯁꯤ ꯄꯨꯡ ꯃꯔꯤ ꯃꯉꯥ ꯌꯥꯝꯃꯕꯗ ꯇꯔꯨꯛ ꯈꯛꯇꯅꯤ ꯑꯗꯨꯁꯨ ꯑꯣꯖꯥ ꯑꯃꯒ ꯈꯛꯇꯒꯁꯨ ꯅꯠꯇꯦ ꯑꯣꯖꯥ ꯇꯣꯉꯥꯟ ꯇꯣꯉꯥꯟꯕ ꯑꯣꯖꯥ ꯃꯔꯤ ꯑꯣꯏꯕꯁꯨ ꯌꯥꯏ ꯑꯍꯨꯝ ꯑꯣꯏꯕꯁꯨ ꯃꯉꯥ ꯑꯣꯏꯕꯁꯨ ꯌꯥꯏ ꯃꯦꯛꯁꯤꯃꯝ ꯇꯔꯨꯛꯅꯤ ꯑꯗꯨꯅ ꯂꯦꯝꯍꯧꯔꯤꯕ ꯄꯨꯡ ꯇꯔꯨꯛꯇꯨ ꯑꯣꯖꯥ ꯇꯔꯨꯛꯇꯨ ꯄꯨꯡ ꯇꯔꯨꯛ ꯑꯣꯏꯍꯟꯈ꯭ꯔꯁꯨ ꯄꯨꯡ ꯇꯔꯨꯛ ꯑꯣꯏꯍꯟꯈ꯭ꯔꯁꯨ ꯁꯦ ꯑꯌꯨꯛ ꯄꯨꯡ ꯇꯔꯥꯗꯒꯤꯅ ꯅꯨꯡꯊꯤꯟ ꯄꯨꯡ ꯃꯔꯤ ꯐꯥꯎꯕ ꯁ꯭ꯀꯨꯜ ꯀꯥꯔꯗꯤ ꯁꯥꯇ꯭ꯔꯗꯨ ꯄꯨꯡ ꯇꯔꯨꯛ ꯀꯥꯏꯊꯣꯛꯏꯕꯅꯤ ꯍꯟꯗꯣꯛ ꯍꯟꯖꯤꯟ ꯆꯠꯄꯗꯨꯒꯤ ꯄꯨꯡꯈꯥꯏ ꯄꯨꯡꯈꯥꯏꯗꯣ ꯈꯥꯏꯗꯣꯛꯈ꯭ꯔꯁꯨ ꯄꯨꯡ ꯑꯃ ꯃꯥꯡꯈ꯭ꯔꯁꯨ ꯃꯄꯥ ꯃꯃꯥꯗꯨꯗꯤ ꯃꯆꯥꯗꯨꯒ ꯂꯣꯏꯅꯒꯗꯧꯔꯤꯁꯤ ꯂꯦꯝꯍꯧꯔꯤꯕ ꯄꯨꯡ ꯇꯔꯨꯛꯇꯨ ꯈꯥꯏꯗꯣꯛꯈ꯭ꯔꯒ ꯄꯨꯡ ꯇꯔꯦꯠꯁꯨ ꯍꯥꯏꯔꯁꯤ ꯄꯨꯡ ꯀꯨꯟ ꯃꯔꯤꯅꯤ ꯄꯨꯡ ꯀꯨꯟꯃꯔꯤꯗ ꯇꯔꯦꯠ ꯈꯥꯏꯗꯣꯛꯈ꯭ꯔꯗꯤ ꯀꯃꯥꯏꯅ ꯇꯧꯒꯦꯗ ꯄꯨꯡ ꯇꯔꯥ ꯇꯔꯦꯠ ꯂꯦꯝꯍꯧꯔꯤ ꯇꯔꯥ ꯇꯔꯦꯠꯁꯤ ꯃꯄꯥ ꯃꯃꯥꯗꯨꯅ ꯃꯆꯥꯗꯨ ꯁꯦꯟꯅꯕ ꯍꯦꯟꯅ ꯃꯊꯧ ꯇꯥꯏ ꯃꯔꯝꯗꯤ ꯂꯥꯏꯔꯤꯛ ꯄꯥꯔꯤꯕ꯭ꯔꯥ ꯄꯥꯗꯕ꯭ꯔꯥ ꯐꯣꯟ ꯄꯥꯏꯔ ꯁꯥꯟꯅꯔꯤꯕ꯭ꯔꯥ ꯀꯔꯤ ꯇꯧꯔꯤꯕꯅꯣ ꯍꯥꯏꯗꯨ ꯃꯃꯥꯅꯁꯨ ꯃꯄꯥꯅꯁꯨ ꯀꯨꯞꯅ ꯁꯦꯟꯅꯐꯝ ꯊꯣꯛꯏ ꯍꯥꯏꯅ ꯈꯜꯂꯤ